ꯗ꯭ꯔꯥꯏꯚꯔ ꯅꯪꯒꯤ ꯒꯥꯔꯤꯁꯦ ꯌꯥꯝꯅ ꯃꯊꯣꯡ ꯆꯥꯗ꯭ꯔꯦ ꯅꯪꯒꯤ ꯑꯦꯁꯤꯁꯨ ꯌꯥꯗ꯭ꯔꯦ ꯑꯗꯨꯒ ꯅꯪꯒꯤ ꯄꯥꯋꯔ ꯋꯤꯟꯗꯣꯁꯨ ꯐꯖꯅ ꯆꯠꯇ꯭ꯔꯦ ꯑꯗꯨꯅ ꯅꯪꯒꯤ ꯒꯥꯔꯤꯁꯦ ꯌꯥꯔꯒꯗꯤ ꯋꯥꯔꯛꯁꯣꯞ ꯑꯐꯕ ꯑꯃꯗ ꯈꯔ ꯐꯖꯅ ꯁꯦꯝꯕꯤꯌꯨ ꯅꯠꯇ꯭ꯔꯕꯗꯤ ꯇꯨꯡꯗ ꯇꯣꯡꯗꯧꯔꯤꯕ ꯄꯦꯁꯦꯟꯖꯔꯁꯤꯡ ꯂꯣꯏꯅ ꯑꯋꯥꯕ ꯇꯥꯔꯅꯤ